ꯃꯇꯝꯒꯤ ꯃꯇꯨꯡ ꯏꯟꯅ ꯃꯅꯤꯄꯨꯔꯤ ꯂꯣꯜ ꯑꯁꯤ ꯗꯔꯝꯅ ꯍꯣꯡꯂꯛꯈꯤꯕꯒꯦ ꯍꯥꯏꯕꯗ ꯃꯅꯤꯄꯨꯔꯤꯒꯤ ꯂꯣꯜ ꯑꯁꯤ ꯈꯨꯗꯝ ꯆꯥꯡꯗꯝ ꯑꯣꯏꯅ ꯍꯥꯏꯔꯕꯗ ꯉꯜꯂꯤꯉꯩ ꯃꯇꯝꯗꯒꯤ ꯃꯅꯤꯄꯨꯔꯤꯒꯤ ꯑꯣꯏꯕ ꯍꯤꯁꯇ꯭ꯔꯤꯒꯤ ꯂꯥꯏꯔꯤꯛ ꯑꯣꯏꯕ ꯑꯗꯨꯒꯨꯝꯕ ꯃꯅꯤꯄꯨꯔ ꯊꯣꯛꯈꯤꯕ ꯊꯧꯗꯣꯛ ꯋꯥꯊꯣꯛ ꯀꯌꯥ ꯏꯁꯟꯗꯨꯅ ꯂꯥꯛꯂꯤꯕ ꯆꯩꯊꯥꯔꯣꯜ ꯀꯨꯝꯕꯥꯕ ꯑꯦ ꯔꯣꯌꯦꯜ ꯀ꯭ꯔꯣꯅꯤꯀꯜꯁ ꯑꯣꯐ ꯃꯅꯤꯄꯨꯔ ꯀꯧꯕ ꯂꯥꯏꯔꯤꯛ ꯑꯁꯤꯗꯒꯤ ꯃꯅꯤꯄꯨꯔꯤꯒꯤ ꯂꯣꯜ ꯑꯁꯤ ꯂꯥꯛꯈꯤꯕꯅꯤ